ꯑꯩꯈꯣꯏꯒꯤ ꯆꯥꯔꯥ ꯁꯦꯝꯒꯗꯕ ꯃꯐꯝꯁꯦ ꯂꯩꯕꯥꯛ ꯂꯩꯕꯥꯛꯁꯦ ꯌꯥꯝꯅ ꯀꯨꯞꯐꯜꯂꯅꯤ ꯑꯗꯨ ꯎꯐꯨꯟ ꯇꯥꯅꯕ ꯑꯩꯈꯣꯏꯒꯤ ꯈꯔ ꯀꯨꯞꯅ ꯂꯩꯕꯥꯛꯁꯦ ꯐꯖꯅ ꯀꯩꯅꯣ ꯅꯥꯏꯅ ꯇꯥꯡꯀꯛ ꯅꯥꯏꯅ ꯁꯦꯝꯕꯤꯔꯅꯤ ꯐꯖꯅ ꯀꯨꯞꯐꯜꯂꯒ ꯂꯩꯕꯥꯛꯁꯦ ꯑꯗꯨꯒ ꯉꯁꯥꯏꯒꯤ ꯍꯨꯟꯒꯗꯕ ꯃꯔꯨꯁꯦ ꯏꯁꯤꯡꯗ ꯈꯔ ꯇꯤꯡꯉꯅꯤ ꯏꯁꯤꯡꯗ ꯉꯥꯏꯍꯥꯛ ꯇꯤꯡꯉꯅꯤ ꯄꯨꯡ ꯑꯃꯒꯨꯝꯕ ꯑꯅꯤꯒꯨꯝꯕ ꯏꯁꯤꯡꯗ ꯇꯤꯡꯕꯤꯔꯅꯤ ꯑꯗꯨꯒ ꯏꯁꯤꯡꯗ ꯇꯤꯡꯉꯒ ꯃꯔꯨꯁꯤ ꯂꯧꯈꯠꯂꯒ ꯐꯤ ꯑꯃ ꯊꯥꯔꯒ ꯐꯖꯟꯅ ꯄꯥꯅ ꯁꯟꯗꯣꯛꯑꯅꯤ ꯑꯗꯨ ꯀꯪꯍꯜꯂꯅꯤ ꯑꯗꯨ ꯈꯔ ꯀꯪꯉꯦ ꯃꯆꯨꯝ ꯈꯤꯇꯪ ꯇꯥꯁꯜꯂꯦ ꯄꯨꯔ ꯀꯪꯍꯟꯕꯗꯤ ꯅꯠꯇꯕ ꯃꯆꯨꯝꯁꯤꯡꯗꯣ ꯂꯥꯡꯁꯟꯍꯟꯕ ꯍꯥꯏꯇꯥꯔꯦ ꯄꯨꯔꯥ ꯃꯆꯨꯝꯁꯤꯡꯗꯣ ꯂꯥꯡꯁꯜꯂꯕ ꯃꯇꯨꯡꯗ ꯑꯩꯈꯣꯏꯒꯤ ꯀꯦꯔꯣꯁꯤꯟꯁꯦ ꯀꯦꯔꯣꯁꯤꯟꯁꯦ ꯌꯥꯝꯅꯗꯤ ꯅꯠꯇꯕ ꯑꯩꯈꯣꯏ ꯃꯅꯝꯁꯦ ꯇꯤꯟꯅ ꯍꯩꯅꯗꯅꯕ ꯌꯥꯝ ꯆꯥꯏꯁꯜꯂꯗꯤ ꯑꯃꯨꯛ ꯄꯥꯝꯕꯤꯁꯦ ꯆꯔꯥꯁꯦ ꯍꯧꯕ ꯉꯝꯃꯣꯏ ꯈꯤꯇꯪꯈꯛ ꯑꯩꯈꯣꯏ ꯃꯅꯝ ꯆꯦꯟꯅꯕ ꯍꯥꯏꯇꯥꯔꯦ ꯇꯤꯟꯅ ꯍꯦꯛ ꯆꯪꯁꯜꯂꯛꯄꯗ ꯃꯅꯝꯁꯤꯗꯤꯑꯅ ꯍꯪꯒꯣꯏꯕꯗꯣ ꯀꯛꯆꯦꯡ ꯑꯣꯏꯔꯣ ꯇꯤꯟ ꯑꯣꯏꯔꯣ ꯑꯗꯨꯒꯤ ꯀꯦꯔꯣꯁꯤꯟꯁꯤ ꯈꯔ ꯆꯥꯏꯕꯤꯔꯅꯤ ꯑꯗꯩ ꯊꯨꯝꯁꯤ ꯌꯥꯝꯗꯕꯤꯗ ꯈꯨꯠꯅ ꯄꯥꯏꯁꯟꯕꯒꯤ ꯑꯃ ꯍꯣꯏ ꯄꯣꯠꯇꯣ ꯌꯥꯝꯃꯒꯗꯤ ꯃꯌꯥꯝ ꯑꯃ ꯄꯥꯏꯁꯜꯂꯅꯤ ꯄꯣꯠꯇꯣ ꯌꯥꯝꯗ꯭ꯔꯒꯅ ꯈꯨꯠꯅ ꯄꯥꯏꯁꯜꯂꯤꯕ ꯏꯁꯄꯨꯟ ꯑꯃ ꯒꯨꯝꯕ ꯅꯠꯇ꯭꯭ꯔꯒ ꯇꯪꯈꯥꯏꯒꯨꯝꯕꯁꯦ ꯀꯦꯔꯣꯁꯤꯟꯁꯤꯒ ꯃꯤꯛꯁ ꯇꯧꯔꯒ ꯈꯔ ꯀꯨꯞꯅ ꯀꯩꯅꯣ ꯇꯧꯔꯒ ꯈꯨꯠꯅ ꯇꯛꯈꯥꯏꯕꯤꯔꯅꯤ ꯑꯗꯨꯒ ꯉꯁꯥꯏꯒꯤ ꯃꯔꯨ ꯑꯩꯈꯣꯏ ꯐꯤꯗ ꯍꯩꯗꯣꯛꯑꯒ ꯐꯧꯗꯣꯛꯏꯕ ꯃꯔꯨꯗꯣ ꯑꯩꯈꯣꯏ ꯑꯗꯨꯗ ꯈꯔ ꯇꯣꯠꯄꯤꯔꯅꯤ ꯇꯣꯠꯄꯤꯔꯒ ꯃꯅꯝꯁꯦ ꯇꯤꯟ ꯀꯥꯡꯅ ꯀꯩꯅꯣ ꯍꯌꯦꯡ ꯀꯩꯅꯣ ꯇꯧꯗ꯭ꯔꯤꯉꯩ ꯃꯇꯝꯗ ꯆꯥꯊꯣꯛꯇꯅꯕ ꯃꯅꯝꯁꯦ ꯍꯩꯅꯗꯕ ꯑꯗꯨꯒ ꯉꯁꯥꯏꯒꯤ ꯑꯩꯈꯣꯏꯅ ꯀꯨꯞꯅ ꯂꯩꯕꯥꯛ ꯀꯨꯞꯅ ꯁꯦꯝꯈꯤꯕꯗꯣ ꯑꯗꯨꯗꯩꯗ ꯄꯥꯅ ꯁꯟꯗꯣꯛꯑꯅꯤ ꯄꯥꯅ ꯆꯥꯏꯕꯤꯔꯅꯤ ꯈꯨꯠꯁꯤꯅ ꯈꯤꯛꯑꯒ ꯆꯥꯏꯕꯤꯔꯅꯤ ꯑꯗꯨꯒ ꯃꯊꯛꯇ ꯑꯩꯈꯣꯏꯒꯤ ꯆꯔꯨ ꯑꯣꯏꯔꯁꯨ ꯌꯥꯔꯦ ꯐꯤ ꯈꯔ ꯑꯩꯈꯣꯏꯒꯤ ꯏꯁꯤꯡ ꯆꯨꯞꯀꯗꯕ ꯐꯤ ꯑꯃꯣꯟꯕ ꯒꯨꯝꯕ ꯑꯃ ꯃꯊꯛꯁꯤ ꯐꯖꯅ ꯀꯨꯞꯁꯟꯕꯤꯔꯅꯤ ꯑꯗꯨꯒ ꯐꯖꯅ ꯑꯗꯨꯃꯥꯏꯅ ꯇꯧꯔꯒ ꯐꯖꯅ ꯁꯦꯝꯃꯒ ꯑꯗꯨꯃꯥꯏꯅ ꯇꯧꯔꯒ ꯇꯧꯒꯗꯕꯅꯤ ꯑꯗꯨꯃꯥꯏꯅ ꯇꯧꯔꯒ ꯁꯦꯝꯕꯤꯒꯗꯕꯅꯤ ꯆꯥꯔꯥꯁꯦ ꯍꯧꯔꯛꯅꯤꯉꯥꯏ